ꯍꯂꯣ ꯍꯂꯣ ꯀꯩꯅꯣ ꯏꯟꯗꯣ ꯃꯦꯟꯃꯥꯔ ꯐ꯭ꯔꯦꯟꯁꯤꯞ ꯒꯦꯠ ꯌꯦꯡꯕ ꯂꯥꯛꯀꯦꯅ ꯈꯜꯂꯤꯌꯦ ꯑꯩ ꯑꯁꯣꯝꯗꯒꯤꯅꯦ ꯑꯗꯣ ꯀꯩꯅꯣꯗ ꯃꯣꯔꯦꯂꯣꯝꯗ ꯂꯩꯕ ꯅꯠꯇ꯭ꯔꯣ ꯑꯣ ꯑꯗꯣ ꯀꯃꯥꯏꯅ ꯀꯃꯥꯏꯅ ꯇꯧꯒꯦ ꯑꯩꯁꯨ ꯂꯥꯛꯅꯤꯡꯉꯤ ꯑꯗꯣ ꯀꯔꯤ ꯀꯔꯤ ꯈꯨꯗꯣꯡꯆꯥꯕ ꯂꯩ ꯄꯣꯠ ꯆꯩꯀ ꯀꯃꯥꯏꯅ ꯇꯧꯕꯅꯣ ꯑꯥ ꯂꯥꯏꯟꯗ ꯂꯥꯛꯀꯗꯣꯏꯅꯤ

ꯌꯥꯏ ꯏꯌꯥ ꯌꯥꯏꯌꯦ ꯑꯗꯨ ꯑꯍꯤꯡ ꯂꯦꯛꯄ ꯌꯥꯒꯗꯧꯕ ꯑꯣꯏꯔꯗꯤ ꯂꯥꯛꯑꯅꯤ

ꯂꯩꯌꯦꯃꯤ ꯂꯣꯏꯅ ꯌꯦꯡꯅꯤꯡꯉꯤ ꯑꯗꯣ ꯃꯣꯔꯦꯒꯤ ꯌꯣꯛꯆꯥꯛꯀꯗꯣ ꯌꯣꯜꯂꯕꯣ ꯐꯪꯉꯕꯣ

ꯀꯩꯁꯨ ꯀꯥꯏꯗꯦ ꯂꯥꯞꯅ ꯂꯥꯛꯄꯅꯤꯅ ꯂꯩꯔꯁꯨ ꯌꯥꯏꯌꯦ ꯑꯗꯣ ꯀꯩꯅꯣꯗꯤ ꯃꯣꯔꯦꯒꯤ ꯉꯥ ꯀꯥꯏꯅ ꯍꯥꯏꯕ ꯑꯗꯒꯤ ꯐꯤ ꯑꯃ ꯑꯃ ꯕ꯭ꯂꯥꯡꯀꯦꯠ ꯂꯣꯏꯅ ꯐꯪꯕ ꯅꯠꯇ꯭ꯔꯣ ꯍꯣꯏ ꯑꯗꯨꯅꯦ ꯑꯩꯁꯨ ꯂꯥꯛꯅꯤꯡꯉꯤ ꯅꯧꯉꯣꯟꯗ ꯍꯥꯟꯅ ꯍꯪꯉꯛꯏꯅꯤ ꯑꯗꯨ ꯑꯩꯅ ꯂꯥꯛꯄ ꯅꯪꯒꯤꯗꯤ ꯀꯔꯤ ꯄꯨꯔꯛꯎꯅꯣ ꯀꯔꯤ ꯀꯔꯤ ꯀꯔꯤ

ꯍꯣꯏ ꯍꯣꯏ ꯑꯩꯁꯨ ꯁꯦꯝ ꯑꯃ ꯑꯃ ꯑꯩꯈꯣꯏ ꯂꯝꯗ ꯐꯪꯕ ꯆꯥꯅꯕ ꯑꯗꯨꯝ ꯄꯨꯔꯒ ꯂꯥꯛꯆꯔꯒꯦ ꯑꯗꯨꯗꯤ

ꯑꯣ ꯑꯗꯨꯅꯤ ꯑꯩꯁꯨ ꯏꯃꯥꯟꯅꯕꯤꯅꯦꯅ ꯇꯧꯔꯛꯏꯁꯤꯅꯤ ꯅꯪꯉꯣꯟꯗ ꯑꯗꯨ ꯍꯥꯏꯔꯒ ꯐꯒꯅꯤꯅ ꯈꯜꯂꯒ ꯇꯧꯔꯛꯏꯅꯤ ꯃꯣꯔꯦ ꯍꯋꯥꯏ ꯃꯣꯔꯦ ꯃꯔꯨ ꯀꯥꯏꯅ ꯂꯩꯕꯗꯨ ꯂꯣꯏꯅ ꯂꯥꯛꯏꯉꯩꯗ ꯑꯩꯒꯤ ꯅꯨꯄꯥ ꯈꯪꯗꯝꯅꯤꯅ ꯂꯣꯏꯅ ꯄꯥꯝꯃꯤ ꯃꯣꯔꯦꯒꯤ ꯐꯤ ꯑꯗꯒꯤ ꯃꯣꯔꯦꯒꯤ ꯑꯃ ꯑꯃ ꯂꯩꯈ꯭ꯔꯦ ꯅꯣꯏ ꯂꯩꯕꯅꯤꯅ ꯈꯪꯅꯤ ꯑꯩꯗꯤ ꯊꯣꯏꯅꯁꯨ ꯈꯪꯗꯦ ꯃꯤꯅ ꯍꯥꯏꯗꯨꯗ ꯑꯗꯨꯝ ꯌꯣꯜꯂꯤ ꯍꯥꯏ

ꯁꯟꯗꯦ ꯅꯨꯃꯤꯠꯇ ꯂꯥꯛꯀꯦꯅ ꯈꯜꯂꯤ ꯐꯔꯦ ꯐꯔꯦ ꯊꯝꯕꯤꯔꯣ